ꯊꯧꯕꯥꯜ ꯖꯤꯂꯥ ꯑꯁꯤꯒꯤ ꯑꯣꯏꯅ ꯑꯁꯤꯗ ꯂꯩꯔꯤꯕ ꯀꯃꯨꯅꯤꯇꯤꯁꯤꯡꯁꯦ ꯇ꯭ꯔꯥꯏꯞ ꯂꯩ ꯃꯨꯁꯂꯤꯝ ꯃꯩꯇꯩ ꯄꯥꯉꯟ ꯑꯗꯒꯤ ꯃꯩꯇꯩ ꯃꯣꯏꯁꯤꯡꯁꯦ ꯑꯩꯈꯣꯏ ꯀꯃꯨꯅꯤꯇꯤ ꯑꯍꯨꯝꯁꯤ ꯃꯔꯝ ꯆꯥꯅ ꯅꯨꯡꯁꯤꯅꯅ ꯈꯨꯟꯗꯃꯤꯟꯅꯅ ꯅꯨꯡꯉꯥꯏꯅ ꯂꯩꯃꯤꯟꯅꯩ ꯃꯣꯏꯁꯦ ꯄꯣꯠꯁꯦ ꯑꯋꯥꯠ ꯑꯄꯥ ꯑꯃꯃ ꯕꯖꯥꯔꯗ ꯕꯖꯥꯔ ꯐꯝꯕ ꯑꯣꯏꯒꯦꯔꯥ ꯃꯣꯏ ꯄꯨꯂꯞ ꯑꯝꯇꯗ ꯐꯃꯤꯟꯅꯩ ꯑꯋꯥꯠ ꯑꯄꯥ ꯃꯌꯥꯝꯁꯤꯡꯁꯦ ꯍꯪꯃꯤꯟꯅꯗꯅ ꯃꯔꯝ ꯆꯥꯅ ꯅꯨꯡꯉꯥꯏꯅ ꯄꯨꯟꯁꯤ ꯁꯥꯡꯅ ꯂꯩ